ꯑꯦꯂꯕꯦꯟ ꯊꯥꯎꯖꯟ ꯐꯥꯏꯚ ꯍꯟꯗ꯭ꯔꯦꯗ ꯁꯤꯛꯁꯇꯤ ꯊ꯭ꯔꯤ ꯇ꯭ꯋꯦꯟꯇꯤ ꯊ꯭ꯔꯤ ꯊꯥꯎꯖꯟ ꯋꯥꯟ ꯍꯟꯗ꯭ꯔꯦꯗ ꯁꯤꯛꯁꯇꯤ ꯊ꯭ꯔꯤ ꯇ꯭ꯋꯦꯟꯇꯤ ꯑꯩꯠ ꯊꯥꯎꯖꯟ ꯇꯨ ꯍꯟꯗ꯭ꯔꯦꯗ ꯊꯥꯔꯇꯤ ꯁꯤꯛꯁ ꯊꯥꯔꯇꯤ ꯊ꯭ꯔꯤ ꯊꯥꯎꯖꯟ ꯐꯣꯔ ꯍꯟꯗ꯭ꯔꯦꯗ ꯁꯤꯛꯁꯇꯤ ꯋꯥꯟ ꯊꯥꯔꯇꯤ ꯑꯩꯠ ꯊꯥꯎꯖꯟ ꯅꯥꯏꯟ ꯍꯟꯗ꯭ꯔꯦꯗ ꯅꯥꯏꯟꯇꯤ ꯋꯥꯟ